ꯍꯜꯂꯣ ꯎꯃꯥ ꯍꯜꯂꯣ ꯅꯪ ꯌꯨꯝ ꯂꯩꯔꯤ ꯅꯠꯇ꯭ꯔꯣ ꯑꯣ ꯑꯩ ꯅꯣꯏ ꯌꯧꯔꯛꯀꯗꯧꯔꯦ ꯅꯣꯏ ꯀꯩꯅꯣ ꯁꯤꯡꯖꯨ ꯆꯥꯕ ꯌꯥꯕ ꯄ꯭ꯂꯦꯠꯂ ꯀꯩꯅꯣꯃ ꯄꯨꯊꯣꯛꯑꯒ ꯂꯩꯔꯝꯃꯣ ꯊꯥꯡꯃꯩꯕꯟꯒꯤ ꯃꯤꯃꯤ ꯁꯤꯡꯖꯨ ꯄꯨꯔꯛꯑꯦ ꯗꯤ ꯑꯦꯝ ꯀꯣꯂꯦꯁ ꯃꯃꯥꯡꯒꯤꯗꯣ ꯏꯊꯟꯗꯅꯦ ꯑꯗꯣ ꯅꯣꯏ ꯍꯨꯏꯒ ꯊꯥꯗꯣꯛꯑꯃꯗꯤ ꯑꯃꯨꯛꯇ ꯄꯨꯜꯂꯨꯀꯣ ꯑꯩꯗꯤ ꯌꯥꯝꯅ ꯍꯩꯅꯗꯦꯀꯣ ꯍꯨꯏꯗꯣ ꯚꯥꯏ ꯅꯣꯏ ꯒꯦꯠꯁꯦ ꯅꯣꯏ ꯒꯦꯠꯁꯦ ꯑꯃꯨꯛꯇ ꯍꯥꯡꯕꯤꯌꯣ ꯑꯩ ꯈꯪꯗ꯭ꯔꯦ ꯀꯃꯥꯏꯅ ꯀꯣꯠꯄꯅꯣ ꯅꯣꯏꯁꯦ ꯇꯔꯥꯅ ꯇꯧꯕ꯭ꯔꯥ ꯂꯣꯟ ꯂꯩꯅꯔꯝꯃꯦ ꯃꯌꯥꯝ

ꯑꯣ ꯑꯣ ꯐꯔꯦ ꯐꯔꯦ ꯁꯤꯅ ꯑꯦ ꯑꯋꯥꯊꯕꯤꯒ ꯄꯥꯜꯂꯤꯅꯦ ꯅꯣꯏꯗꯤ ꯌꯥꯏꯌꯦ ꯌꯥꯏꯌꯦ

ꯑꯣ ꯍꯥꯏꯒꯨꯝꯗꯅ ꯆ ꯆꯉꯥꯡꯒꯨꯝꯕ ꯑꯃ ꯌꯥꯎꯁꯦ ꯅꯣꯏ ꯆꯝꯄ꯭ꯔꯥꯁꯨ ꯍꯧꯋꯦ ꯅꯣꯏ ꯁꯤꯗ ꯑꯥ ꯆꯞ ꯆꯥꯔꯦ ꯁꯤ ꯑꯣꯏꯔꯗꯤ ꯍꯣꯏ ꯑꯣ ꯈꯪꯉꯦ ꯈꯪꯉꯦ ꯑꯣ ꯑꯃ ꯀꯩꯅꯣ ꯇꯧꯕꯗꯣ ꯅꯠꯇ꯭ꯔꯣ ꯗꯤ ꯑꯦꯝꯗꯔ ꯀꯩꯅꯣꯝ ꯇꯝꯃꯝꯕꯗꯣ ꯑꯣ ꯍꯣꯏ ꯀꯧꯔꯣ ꯀꯧꯔꯣ ꯑꯦ ꯑꯩ ꯂꯥꯛꯇꯕ ꯁꯥꯒꯦ ꯅꯪ ꯑꯗꯨꯝ ꯀꯧꯋꯣ ꯑꯗꯨꯒ ꯑꯩ ꯂꯥꯛꯑꯦꯗꯣ ꯍꯥꯏꯗꯣꯛꯎꯅꯨ

ꯑꯗꯨꯗꯤ ꯑꯣ ꯑꯗꯣ ꯃꯃꯥ ꯍꯣꯏꯒꯤ ꯈꯔ ꯍꯥꯟꯅ ꯈꯥꯛꯑꯒ ꯊꯝꯃꯁꯦ ꯈꯥꯏꯗꯣꯛꯑꯒ ꯍꯜꯂꯨꯋꯥꯒꯗꯨꯗꯤ ꯍꯣꯔꯦꯟ ꯃꯣꯔꯣꯛ ꯁꯥꯔꯀꯥꯟ ꯆꯥꯔꯁꯤꯁꯦ ꯅꯪ ꯇꯣꯠꯊꯔꯛꯑꯣꯁꯦ ꯁꯦ ꯁꯦ ꯅꯪ ꯇꯣꯠꯊꯔꯛꯑꯣ ꯐꯖꯅ ꯌꯥꯝꯗ꯭ꯔꯥ ꯌꯦꯡꯉꯣꯁꯦ ꯑꯗꯨꯅꯦ ꯑꯩꯅ ꯍꯥꯏꯁꯦ ꯂꯨꯄꯥ ꯆꯥꯝꯃ ꯈꯛꯀꯤꯅꯦ ꯌꯦꯡꯉꯣ ꯊꯥꯡꯃꯩꯕꯟ ꯗꯤ ꯑꯦꯝ ꯀꯣꯂꯦꯁ ꯄꯔꯦꯡꯒꯤꯗꯣ ꯑꯗꯨꯅꯦ ꯌꯦꯡꯉꯣ ꯍꯥꯞꯄꯅꯦ ꯍꯥꯞꯄꯅꯦ ꯑꯁ ꯂꯣꯏꯔꯦ ꯊꯕꯤꯒꯁꯦ ꯌꯦꯡꯉꯨꯅꯦ ꯑꯈꯣꯏꯒꯤ ꯀꯥꯏꯗꯩ ꯊꯕꯤ ꯐꯪꯗ꯭ꯔꯦ ꯇꯧꯔ ꯃꯣꯏ ꯀꯥꯏꯗꯩ ꯂꯩꯔꯒ ꯁꯣꯏꯔꯛꯏꯅꯣ ꯈꯪꯗꯦ ꯊꯕꯤ ꯉꯥꯛ ꯉꯥꯏꯔꯦꯕ ꯑꯣꯏ ꯎꯗ ꯀꯨꯏꯔꯦ ꯅꯪ ꯀꯃꯥꯏꯅ ꯇꯧꯔꯤꯒꯦ ꯂꯥꯛꯑꯣ ꯂꯥꯛꯑꯣ ꯐꯝꯃꯨ ꯂꯥꯛꯑꯣ ꯂꯥꯛꯑꯣ ꯂꯥꯛꯑꯣ ꯐꯝꯃꯨ ꯂꯥꯎ

ꯀꯥꯏꯅꯣ ꯑꯩ ꯁꯤ ꯀꯩꯅꯣꯁꯦ ꯀꯣꯠꯀꯦ ꯀꯣꯕꯤꯗꯣ ꯀꯣꯠꯀꯦ ꯑꯩ ꯊꯝꯅꯥ ꯀꯣꯠꯄꯗꯤ ꯑꯃ ꯊꯝꯅꯥꯗꯣ ꯍꯩꯅꯗꯦ ꯑꯩ ꯁꯥꯏꯍꯦ ꯌꯥꯗ꯭ꯔꯦꯕ ꯁꯤꯗꯤ ꯀꯩꯅꯣꯝ ꯇꯧꯔꯦ ꯍꯥꯏꯕ ꯉꯁꯥꯏ ꯍꯜꯂꯨꯋꯥꯗꯣ ꯑꯃꯨꯛꯇ ꯄꯨꯊꯣꯔꯛꯑꯣ ꯌꯥꯗ꯭ꯔꯦ ꯑꯁ ꯌꯥꯗ꯭ꯔꯦ ꯍꯥꯏꯕ ꯁꯤꯗꯤ ꯊꯨꯝ ꯅꯠꯇꯦ ꯑꯥꯗꯩ ꯑꯋꯥꯊꯕꯤꯁꯦ ꯑꯃꯨꯛꯇ ꯍꯦꯛꯂꯛꯑꯣ ꯌꯥꯗ꯭ꯔꯦ ꯌꯥꯗ꯭ꯔꯦ ꯁꯤꯗꯤ ꯑꯁꯤ ꯈꯤꯇꯪ ꯁꯣꯏꯖꯜꯂꯁꯦ ꯅꯠꯇ꯭ꯔꯗꯤ ꯀꯩꯅꯣꯝ ꯇꯧꯔꯦ ꯍꯥꯏꯕ ꯅꯣꯏ ꯀꯩꯅꯣꯒꯗꯤ ꯂꯩꯔꯝꯃꯣꯏꯗ꯭ꯔꯣ ꯅꯣꯏ ꯔꯥꯏ꯭ꯁ ꯀꯨꯀꯔꯗꯒ ꯆꯖꯤꯛꯀ ꯈꯔ ꯂꯩꯔꯤꯕ ꯑꯃꯨꯛꯇ ꯌꯦꯡꯉꯛꯑꯣ ꯍꯥꯏꯕ ꯆꯥꯛꯀ ꯆꯥꯗ꯭ꯔꯗꯤ ꯉꯝꯃꯔꯣꯏ ꯍꯥꯏꯕ ꯁꯤꯗꯤ ꯑꯁ ꯐꯔꯦ ꯐꯔꯦ ꯁꯤ ꯑꯣꯏꯔꯒꯗꯤ